ꯇꯥꯡ ꯇꯔꯥ ꯊꯥ ꯑꯃ ꯂꯤꯁꯤꯡ ꯑꯅꯤ ꯇꯥꯡ ꯇꯔꯥꯃꯉꯥ ꯊꯥ ꯑꯃ ꯂꯤꯁꯤꯡ ꯑꯅꯤ ꯁꯨꯞꯅ ꯑꯍꯨꯝ ꯇꯥꯡ ꯀꯨꯟꯃꯉꯥ ꯊꯥ ꯇꯔꯦꯠ ꯂꯤꯁꯤꯡ ꯑꯅꯤ ꯁꯨꯞꯅ ꯃꯥꯄꯟ ꯇꯥꯡ ꯀꯨꯟꯊ꯭ꯔꯥ ꯊꯥ ꯅꯤꯄꯥꯟ ꯂꯤꯁꯤꯡ ꯑꯅꯤ ꯁꯨꯞꯅ ꯇꯔꯥꯅꯤꯊꯣꯏ ꯇꯥꯡ ꯇꯔꯦꯠ ꯊꯥ ꯇꯔꯥ ꯂꯤꯁꯤꯡ ꯑꯅꯤ ꯁꯨꯞꯅ ꯀꯨꯟ ꯑꯁꯤ ꯑꯩꯒꯤ ꯌꯥꯝꯅ ꯅꯤꯡꯁꯤꯡꯕ ꯅꯨꯃꯤꯠꯁꯤꯡꯅꯤ